ꯁꯤ ꯎꯄꯨ ꯀꯥꯡꯊꯣꯟ ꯆꯟꯐꯝꯗꯨꯔꯣ ꯁꯤ ꯌꯥꯝꯕꯦꯝꯒꯤꯗꯨꯔꯥꯕ ꯑꯣ ꯑꯗꯣ ꯅꯣꯏ ꯎꯄꯨꯁꯤ ꯅꯣꯏ ꯆꯧꯔꯥꯛꯄ ꯍꯥꯏꯗꯤ ꯁꯣꯐꯥ ꯁꯣꯔꯥꯡ ꯀꯩꯀꯩ ꯁꯦꯠ ꯑꯃ ꯑꯩꯈꯣꯏꯒꯤ ꯂꯨꯍꯣꯡꯕꯒꯤ ꯄꯨꯅꯉꯥꯏꯅꯦꯕꯀꯣ ꯏꯆꯥꯒꯤ ꯑꯗꯣ ꯑꯄꯨꯟꯕꯗ ꯆꯧꯔꯥꯛꯅ ꯁꯨꯝ ꯀꯌꯥꯃꯨꯛꯇꯤ ꯍꯥꯏꯕꯅꯣ ꯃꯃꯟꯁꯦ ꯅꯣꯏꯅ ꯀꯥꯡꯊꯣꯟ ꯀꯔꯥꯏ ꯀꯔꯤ ꯀꯔꯤ ꯂꯣꯏꯅ ꯅꯣꯏ ꯐꯔꯅꯤꯆꯔꯒꯤꯁꯤꯗ ꯑꯩꯈꯣꯏꯒꯤ ꯑꯋꯨꯟꯄꯣꯠ ꯑꯃꯒꯤ ꯐꯃꯨꯡ ꯄꯣꯂꯣꯏ ꯍꯥꯏꯇꯥꯔꯦꯅꯦ ꯑꯗꯨꯝꯕꯗ ꯑꯄꯨꯟꯕꯗ ꯑꯗꯨ ꯁꯣꯐꯥꯁꯤꯗꯤ ꯀꯌꯥꯃꯨꯛꯇꯤ ꯆꯤꯡꯉꯝꯒꯅꯤ ꯑꯗꯣ ꯎꯄꯨꯗꯨꯅ ꯀꯌꯥꯝꯗꯤ ꯆꯤꯡꯉꯤ ꯑꯗꯨ ꯎꯗꯨ ꯑꯩꯈꯣꯏꯒꯤ ꯎꯄꯨꯗꯨ ꯆꯜꯂꯤꯕ ꯆꯟꯗꯣꯔꯤꯕ ꯎꯄꯨꯁꯤ ꯑꯩꯈꯣꯏ ꯎꯆꯥꯟ ꯑꯣꯏꯔꯤꯕ꯭ꯔꯥ ꯎꯅꯤꯡꯊꯧ ꯑꯣꯏꯔꯤꯕ꯭ꯔꯥ ꯂꯩꯍꯥꯎ ꯑꯣꯏꯔꯤꯕ꯭ꯔꯥ ꯀꯔꯤ ꯎꯗꯤ ꯑꯣꯏꯔꯤꯕꯖꯥꯠꯅꯣ ꯑꯗꯨ ꯒ꯭ꯌꯥꯁ ꯎꯄꯨꯗꯨꯅ ꯀꯌꯥ ꯀꯌꯥꯗ ꯊꯥꯔꯤꯖꯥꯠꯅꯣ ꯒ꯭ꯌꯥꯁ ꯎꯄꯨꯗꯨ ꯀꯥꯡꯊꯣꯟꯅ ꯀꯌꯥ ꯑꯣꯏꯔꯤꯖꯥꯠꯅꯣ ꯑꯗꯨ ꯐꯨꯠ ꯇꯔꯨꯛꯃꯨꯛ ꯄꯥꯛꯄꯗꯣ ꯐꯨꯠ ꯇꯔꯨꯛꯃꯨꯛ ꯄꯥꯛꯄꯗꯣ ꯀꯌꯥꯃꯨꯛ ꯆꯪꯕꯖꯥꯠꯅꯣ ꯀꯌꯥꯃꯨꯛ ꯄꯤꯕꯖꯥꯠꯅꯣ ꯑꯣ ꯑꯗꯒꯤ ꯑꯩꯈꯣꯏꯒꯤ ꯗꯥꯏꯅꯤꯡ ꯇꯦꯕꯜꯒꯨꯝꯕꯗꯨꯅ ꯀꯌꯥ ꯍꯥꯏꯔꯤꯖꯥꯠꯅꯣ ꯑꯗꯨ ꯅꯣꯏꯗꯨ ꯐꯖꯅ ꯆꯟꯕꯖꯥꯠꯂ ꯑꯗꯨꯁꯨꯝ ꯈꯨꯠ ꯅꯥꯟꯕ ꯅꯥꯟꯗꯕ ꯍꯥꯏꯕ ꯑꯃ ꯂꯩꯗꯅ ꯈꯨꯠ ꯐꯖꯅ ꯅꯥꯟꯕꯖꯥꯠꯂꯣ ꯅꯣꯏꯗꯣ ꯑꯩꯈꯣꯏ ꯈꯨꯠ ꯈꯤꯇꯪ ꯅꯥꯟꯕꯗꯣ ꯄꯥꯝꯕ ꯎꯝ ꯑꯗꯒꯤ ꯀꯔꯤ ꯐꯤꯌꯥꯡꯈꯣꯛꯒꯨꯝꯕꯗꯨꯅ ꯀꯌꯥ ꯀꯌꯥ ꯄꯤꯖꯥꯠꯅꯣ ꯐꯤ ꯌꯥꯟꯅꯅꯕ ꯐꯤꯌꯥꯡꯀꯣꯛꯀꯥꯗꯣ ꯑꯥ ꯅꯣꯏ ꯐꯔꯅꯤꯆꯔꯒꯤ ꯄꯣꯠꯁꯦ ꯑꯗꯨꯗ ꯂꯣꯏꯅ ꯁꯨꯅ ꯐꯪꯕꯖꯥꯠꯂ ꯑꯗꯣ ꯑꯩꯈꯣꯏꯒꯤ ꯁꯣꯝꯂꯣꯝꯗ ꯄꯣꯔꯛꯄꯗ ꯈꯨꯗꯣꯡꯆꯥꯕ ꯍꯥꯏꯕꯗꯤ ꯂꯩꯗꯅ ꯊꯤꯂꯛꯄꯒꯤ ꯈꯨꯗꯣꯡꯆꯥꯕ ꯂꯩꯕꯖꯥꯠꯂ ꯑꯣ ꯑꯗꯣ ꯊꯤꯟꯕꯤꯔꯛꯄ ꯌꯥꯅꯦꯕ ꯑꯗ ꯑꯩꯈꯣꯏꯅ ꯎꯁꯦ ꯉꯁꯥꯏꯒꯤ ꯆꯪꯒꯗꯕꯗꯣ ꯑꯗ ꯎꯗꯣ ꯑꯩꯈꯣꯏꯅ ꯄꯨꯊꯣꯛꯑꯒ ꯅꯣꯏꯅ ꯆꯟꯕꯗ ꯅꯣꯏ ꯈꯨꯠꯁꯨꯃꯟ ꯀꯌꯥꯝ ꯂꯧꯕꯖꯥꯠꯅꯣ

ꯑꯗꯨ ꯎꯄꯨꯗꯣ ꯑꯩꯈꯣꯏꯒꯤ ꯃꯊꯣꯡ ꯃꯉꯥ ꯍꯥꯏꯕꯤ ꯍꯧꯖꯤꯛꯇꯤ ꯂꯩꯔꯦꯗꯅ ꯑꯗꯨ ꯀꯌꯥꯃꯨꯛꯀꯗꯤ ꯍꯥꯏ ꯃꯗꯣ ꯑꯗꯣ ꯑꯩꯈꯣꯏ ꯅꯣꯡꯃ ꯂꯥꯛꯆꯔꯒꯦ ꯑꯗꯨꯏꯗꯨꯒ ꯑꯩꯈꯣꯏ ꯄꯣꯠꯇꯣ ꯅꯣꯏ ꯑꯗꯨꯗ ꯑꯩꯈꯣꯏꯒꯤ ꯐꯔꯅꯤꯆꯔꯒꯤ ꯃꯁꯤ ꯅꯣꯏꯗꯨꯗ ꯂꯣꯏꯅ ꯐꯪꯒꯗ꯭ꯔꯣ ꯄꯨꯂꯞꯅ ꯑꯁꯨꯕꯁꯦ ꯑꯗꯣ ꯅꯣꯏ ꯍꯧꯖꯤꯛ ꯀꯔꯤ ꯑꯆꯤꯟꯕ ꯂꯩꯕꯤꯕꯖꯥꯠꯂꯣ ꯅꯣꯏꯁꯤ ꯑꯗꯨ ꯃꯈꯟ ꯅꯣꯏꯗꯨꯗ ꯗꯤꯖꯥꯏꯟꯁꯦ ꯗꯤꯖꯥꯏꯟꯁꯤ ꯃꯈꯟ ꯈꯔ ꯑꯗꯨꯝ ꯊꯝꯕ꯭ꯔꯕ ꯑꯗꯣ ꯑꯩꯈꯣꯏꯅ ꯈꯔ ꯑꯃ ꯍꯥꯟꯅ ꯇꯪꯈꯥꯏ ꯑꯃꯔꯣꯝ ꯍꯥꯟꯅ ꯊꯝꯃꯕ ꯑꯗꯨꯒ ꯂꯣꯏꯔꯒ ꯑꯩꯈꯣꯏ ꯁꯨꯅ ꯄꯤꯗꯕꯗ ꯌꯥꯒꯗ꯭ꯔ ꯍꯥꯏꯗꯤ ꯄꯣꯠꯇꯨ ꯆꯟꯕ ꯂꯣꯏꯔꯀꯥꯟꯗ ꯂꯣꯏꯅ ꯑꯃꯨꯛ ꯊꯤꯖꯒꯦꯕ ꯑꯗꯨ ꯃꯔꯛꯁꯤꯗ ꯆꯟꯕ ꯍꯧꯔꯛꯄꯗ ꯈꯔ ꯄꯤꯒꯦꯕ ꯑꯥ ꯑꯗꯣ ꯑꯩꯈꯣꯏꯗꯤ ꯇꯥꯔꯤꯛ ꯀꯨꯟꯊ꯭ꯔꯥ ꯁ꯭ꯋꯥꯏꯗ ꯑꯣꯏꯕ ꯌꯥꯏꯕꯀꯣ ꯂꯨꯍꯣꯡꯕꯁꯤ ꯇꯥꯔꯤꯛ ꯀꯨꯟꯊ꯭ꯔꯥꯗꯅꯦꯕ ꯑꯗꯣ ꯅꯣꯏ ꯁꯤꯐꯥꯎ ꯃꯅꯨꯡꯁꯤꯗ ꯂꯣꯏꯕ ꯉꯝꯒꯗ꯭ꯔꯣ ꯑꯩꯅ ꯄꯥꯝꯃꯤꯕ ꯗꯤꯖꯥꯏꯟꯗꯣ ꯑꯗꯨꯗ ꯍꯥꯟꯅꯒꯤ ꯑꯆꯟꯕꯗꯤ ꯌꯥꯎꯔꯝꯗ꯭ꯔꯦꯅ ꯈꯜꯂꯁꯤ ꯊꯝꯃꯤꯕ ꯗꯤꯖꯥꯏꯟꯁꯤꯡꯗꯣ ꯑꯗ ꯑꯩꯅ ꯑꯄꯥꯝꯕ ꯁꯤꯁꯤꯃ ꯆꯟꯕꯤꯌꯣ ꯁꯤꯗ ꯂꯩꯔꯤꯁꯤꯡꯁꯤꯗꯤ ꯄꯥꯝꯗꯦꯅ ꯍꯥꯏꯕꯗ ꯅꯣꯏꯅ ꯇꯥꯡ ꯀꯨꯟꯊ꯭ꯔꯥꯕꯣꯛ ꯃꯅꯨꯡꯗ ꯆꯟꯕꯁꯤ ꯉꯝꯕꯤꯒꯗ꯭ꯔꯕ ꯅꯣꯏ ꯑꯗ ꯁꯨꯔꯤꯁꯤ ꯃꯤꯁꯇ꯭ꯔꯤ ꯀꯌꯥꯝ ꯌꯥꯝꯖꯥꯠꯅꯣ ꯃꯤꯗꯣ ꯈꯔ ꯌꯥꯝꯕ ꯍꯥꯏꯕ ꯑꯃ ꯂꯩꯗꯅꯀꯣ ꯃꯤ ꯀꯌꯥꯅ ꯁꯨꯔꯤꯖꯥꯠꯅꯣ ꯅꯪꯗꯣꯔꯤꯕꯖꯥꯠꯂꯣ ꯁꯤꯅꯤ

ꯑꯗꯣ ꯅꯣꯏ ꯄꯣꯠꯇꯣ ꯐꯕ꯭ꯔꯕ ꯑꯩꯈꯣꯏꯒꯤ ꯐꯥꯁꯂ ꯁꯦꯀꯦꯟꯂ ꯃꯥꯒꯤ ꯀ꯭ꯋꯥꯂꯤꯇꯤ ꯂꯩꯗꯅ ꯑꯗꯣ ꯑꯗꯣ ꯎꯄꯨꯗ ꯇꯩꯔꯤꯕ ꯔꯪꯗꯣ ꯑꯗꯣ ꯍꯥꯏꯗꯤ ꯐꯥꯁꯂ ꯁꯦꯀꯦꯟꯂ ꯑꯩꯈꯣꯏꯒꯤ ꯂꯩꯗꯅ ꯈꯔ ꯐꯕ ꯐꯠꯇꯕ ꯍꯥꯏꯕ ꯂꯩꯗꯅ ꯑꯗꯣ ꯎꯝ ꯇꯥꯏꯌꯦ ꯇꯥꯏꯌꯦ ꯑꯣ ꯑꯗꯨꯗꯤ ꯐꯔꯦ ꯐꯔꯦ ꯑꯗꯣ ꯂꯥꯛꯑꯝꯗꯥꯏꯗ ꯑꯗꯨꯝ ꯑꯩꯈꯣꯏ ꯀꯣꯜ ꯇꯧꯖꯔꯛꯑꯒꯦ ꯑꯣ ꯐꯔꯦ ꯐꯔꯦ ꯊꯝꯃꯦ